ꯑꯩꯈꯣꯏ ꯃꯅꯤꯄꯨꯔꯒꯤ ꯏꯗꯨꯀꯦꯁꯟꯒꯤ ꯂꯝꯗ ꯁꯥꯇ꯭ꯔꯒ ꯑꯣꯖꯥꯒ ꯂꯥꯏꯔꯤꯛ ꯇꯥꯛꯄ ꯃꯇꯝꯗ ꯑꯣꯖꯥꯅ ꯁꯥꯇ꯭ꯔꯗ ꯂꯥꯏꯔꯤꯛ ꯇꯥꯛꯄ ꯃꯇꯝꯗ ꯃꯅꯤꯄꯨꯔꯗ ꯍꯦꯟꯅ ꯁꯥꯇ꯭ꯔꯁꯤꯡꯗ ꯒ꯭ꯌꯥꯟ ꯇꯥꯕ ꯍꯦꯜꯂꯤ ꯑꯗꯨꯒ ꯑꯇꯣꯞ ꯑꯇꯣꯞꯄ ꯑꯉꯥꯡꯁꯤꯡꯅ ꯀꯣꯆꯤꯡ ꯑꯇꯣꯞ ꯑꯇꯣꯞꯄ ꯆꯠꯅꯤꯡꯕ ꯃꯇꯝꯗ ꯑꯣꯖꯥꯅ ꯑꯉꯥꯡꯁꯤꯡꯗ ꯇꯥꯛꯄ ꯃꯇꯝꯗꯁꯨ ꯍꯥꯏꯗꯤ ꯃꯅꯤꯄꯨꯔꯗ ꯇꯥꯛꯄ ꯃꯇꯝꯗꯅ ꯑꯉꯥꯡꯁꯤꯡꯗꯅ ꯍꯦꯟꯅ ꯒ꯭ꯌꯥꯟ ꯇꯥꯕꯁꯨ ꯍꯦꯜꯂꯤ ꯍꯥꯏꯕꯗꯤ ꯃꯈꯣꯏꯗ ꯑꯦꯅꯤ ꯁꯦꯂꯦꯕꯁ ꯑꯃ ꯀꯣꯕꯔ ꯇꯧꯅꯤꯡꯉꯦ ꯍꯥꯏꯕ ꯃꯇꯝꯗ ꯏꯪꯂꯤꯁꯇ ꯇꯥꯛꯄꯗꯒꯤ ꯃꯅꯤꯄꯨꯔꯗ ꯇꯥꯛꯄꯅ ꯍꯦꯟꯅ ꯑꯉꯥꯡꯁꯤꯡꯗ ꯒ꯭ꯌꯥꯟ ꯇꯥꯕ ꯍꯦꯜꯂꯤ ꯑꯗꯨꯅ ꯁꯥꯇ꯭ꯔꯁꯤꯡꯅ ꯃꯅꯤꯄꯨꯔꯗ ꯇꯥꯛꯄꯅ ꯍꯦꯟꯅ ꯑꯩꯈꯣꯏꯗ ꯀꯝꯐꯣꯔꯇꯦꯕꯜ ꯑꯣꯏ